ꯑꯩꯍꯥꯛꯀꯤ ꯆꯠꯅꯕꯤꯗ ꯂꯨꯍꯣꯡꯕꯒꯤ ꯊꯧꯔꯝ ꯑꯁꯤ ꯌꯥꯝꯅ ꯃꯔꯨ ꯑꯣꯏꯕ ꯃꯆꯥ ꯈꯥꯏꯕ ꯊꯧꯔꯝ ꯑꯃꯅꯤ ꯂꯨꯍꯣꯡꯕ ꯑꯁꯤ ꯃꯤꯑꯣꯏꯕꯒꯤ ꯄꯨꯟꯁꯤꯗ ꯆꯪꯗ꯭ꯔꯕ ꯌꯥꯗꯕ ꯃꯔꯨ ꯑꯣꯏꯕ ꯊꯧꯔꯝ ꯑꯃꯅꯤ ꯃꯤꯌꯥꯝꯅ ꯇꯨꯡ ꯏꯟꯕ ꯂꯥꯏꯅꯤꯡ ꯂꯥꯏꯁꯣꯟꯁꯤꯡꯒꯤ ꯊꯧꯔꯝꯁꯤꯡꯒꯤ ꯃꯅꯨꯡꯗ ꯂꯥꯏ ꯍꯔꯥꯎꯕ ꯏꯃꯣꯏꯅꯨ ꯆꯩꯔꯥꯎꯕꯅ ꯆꯤꯡꯕꯁꯤ ꯃꯔꯨ ꯑꯣꯏ